ꯑꯍꯥꯟꯕꯗ ꯇ꯭ꯋꯦꯟꯇꯤ ꯖꯨꯂꯥꯏ ꯇꯨ ꯊꯥꯎꯖꯟ ꯇ꯭ꯋꯦꯟꯇꯤ ꯇꯨ ꯑꯅꯤꯁꯨꯕꯗ ꯁꯤꯛꯁꯇꯤꯟ ꯖꯨꯟ ꯇꯨ ꯊꯥꯎꯖꯟ ꯁꯤꯛꯁ ꯑꯍꯨꯝꯁꯨꯕꯗ ꯑꯩꯠꯇꯤꯟ ꯖꯅꯋꯥꯔꯤ ꯇꯨ ꯊꯥꯎꯖꯟ ꯇ꯭ꯋꯦꯟꯇꯤ ꯇꯨ ꯃꯔꯤꯁꯨꯕꯗ ꯇ꯭ꯋꯦꯟꯇꯤ ꯁꯤꯛꯁ ꯑꯣꯛꯇꯣꯕꯔ ꯇꯨ ꯊꯥꯎꯖꯟ ꯇ꯭ꯋꯦꯜꯐ ꯃꯉꯥꯁꯨꯕꯗ ꯋꯥꯟ ꯑꯦꯄ꯭ꯔꯤꯜ ꯇꯨ ꯊꯥꯎꯖꯟ ꯅꯥꯏꯟ